ꯑꯩꯅ ꯋꯥꯡꯖꯤꯡꯗꯒꯤꯅ ꯈꯥꯉꯕꯣꯛ ꯍꯣꯁꯄꯤꯇꯥꯜ ꯐꯥꯎꯕꯒꯤ ꯀꯦꯕ ꯑꯃ ꯕꯨꯛ ꯇꯧꯕꯅꯤ ꯑꯗꯨꯕꯨ ꯊꯧꯔꯤꯕ ꯗ꯭ꯔꯥꯏꯕꯔ ꯗꯨꯗꯒꯤ ꯍꯧꯅ ꯁꯣꯏꯔꯦ ꯃꯥꯛꯁ ꯎꯞꯂꯛꯇꯦ ꯑꯃꯗꯤ ꯁꯤꯠꯇ ꯑꯃꯣꯠ ꯑꯀꯥꯏ ꯆꯥꯏꯕ ꯎꯏ ꯑꯗꯨꯅ ꯏꯁꯥꯗ ꯅꯨꯡꯉꯥꯏꯇꯕ ꯐꯥꯎꯋꯤ ꯑꯁꯨꯛꯌꯥꯝꯅ ꯀꯣꯕꯤꯠꯅ ꯍꯦꯟꯒꯠꯂꯛꯂꯕ ꯃꯇꯝꯁꯤꯗ ꯃꯥꯛꯁ ꯎꯞꯇꯕꯁꯦ ꯌꯥꯅꯤꯡꯗꯦ